ꯃꯅꯥ ꯃꯁꯤꯡ ꯊꯥꯕ ꯃꯇꯝꯗꯤ ꯃꯣꯁꯂꯤ ꯑꯩꯈꯣꯏꯅ ꯁꯝꯃꯔ ꯃꯇꯝꯗ ꯊꯥꯏꯌꯦ ꯁꯝꯃꯔꯒꯤ ꯅꯣꯡ ꯆꯨꯕ ꯃꯇꯝꯗ ꯊꯥꯏꯌꯦ ꯔꯦꯟꯅꯤ ꯁꯤꯖꯟꯗ ꯍꯥꯏꯕꯗꯤ ꯅꯣꯡ ꯌꯥꯝꯅ ꯆꯨꯔꯛꯄ ꯃꯇꯝꯗꯅ ꯂꯩꯕꯥꯛꯁꯦ ꯑꯗꯨꯝ ꯏꯁꯇꯤꯜ ꯆꯣꯠꯂꯒ ꯂꯩꯌꯦ ꯑꯗꯨ ꯆꯣꯠꯂꯒ ꯂꯩꯕ ꯃꯇꯨꯡꯗꯅ ꯂꯥꯏꯛ ꯃꯅꯥ ꯃꯁꯤꯡꯒꯨꯝꯕ ꯑꯣꯏꯔꯣ ꯂꯩꯒꯨꯝꯕ ꯑꯣꯏꯔꯣ ꯑꯗꯨ ꯂꯣꯏꯅꯃꯛꯁꯦ ꯑꯩꯈꯣꯏꯅ ꯊꯥꯔꯒ ꯆꯣꯠ ꯆꯣꯠ ꯀꯨꯏꯅ ꯆꯣꯠꯂꯤꯕꯅꯤꯅ ꯊꯨꯅ ꯍꯧꯋꯦ ꯍꯥꯏꯅ ꯍꯥꯏꯅꯤꯡꯉꯦ ꯑꯗꯨꯒ ꯑꯅꯤꯁꯨꯕꯅ ꯀꯥꯂꯦꯟꯗꯅ ꯀꯔꯤꯔ ꯂꯩ ꯑꯣꯏꯔꯣ ꯃꯅꯥ ꯃꯁꯤꯡ ꯑꯣꯏꯔꯣ ꯎ ꯄꯥꯝꯕꯤ ꯑꯣꯏꯔꯣ ꯋꯤꯟꯇꯔꯗꯅ ꯑꯩꯈꯣꯏꯅ ꯋꯤꯟꯇꯔꯗꯅ ꯑꯩꯈꯣꯏꯅ ꯀꯔꯤꯔ ꯏꯁꯅꯣꯒꯨꯝꯕ ꯆꯣꯠꯇꯅꯉꯥꯏꯒꯤ ꯑꯩꯈꯣꯏꯅ ꯂꯥꯏꯛ ꯃꯊꯛꯇ ꯃꯊꯛꯇ ꯇꯤꯟꯒꯨꯝꯕ ꯑꯩꯈꯣꯏꯅ ꯗꯝꯕꯨꯔꯒꯨꯝꯕ ꯍꯥꯞꯄꯦ ꯑꯗꯨꯒ ꯁꯝꯃꯔꯗꯅ ꯑꯩꯈꯣꯏꯅ ꯑꯃꯨꯛꯀ ꯈꯔ ꯅꯨꯡꯁꯤꯠꯀꯨꯝꯕ ꯐꯪꯅꯤꯡꯉꯥꯏ ꯍꯥꯏꯅ ꯑꯗꯨꯒꯨꯝꯕꯁꯦ ꯂꯣꯏꯅ ꯂꯧꯊꯣꯛꯑꯦ ꯍꯥꯏꯅ ꯑꯩ ꯈꯔ ꯑꯗꯨ ꯍꯥꯏꯅꯤꯡꯉꯤ